ꯑꯩꯅ ꯅꯍꯥꯟ ꯁꯇꯔꯗꯦꯗꯨꯗ ꯃꯣꯕꯥꯏꯜ ꯔꯤꯆꯥꯔꯖ ꯇꯧꯅꯤꯡꯉꯥꯏꯒꯤꯗꯃꯛꯇ ꯏꯌꯥꯔꯇꯦꯜꯒꯤ ꯚꯦꯂꯦꯠꯇꯒꯤ ꯋꯥꯟ ꯊꯥꯎꯖꯟ ꯁꯤꯛꯁ ꯍꯟꯗ꯭ꯔꯦꯗ ꯀꯤꯗꯃꯛꯇ ꯑꯩꯅ ꯔꯤꯆꯥꯔꯖ ꯇꯧꯅꯤꯡꯉꯥꯏꯒꯤ ꯊꯝꯂꯝꯕ ꯅꯝꯕꯔꯗꯨ ꯍꯧꯖꯤꯛ ꯐꯥꯎꯕ ꯔꯤꯆꯥꯔꯖꯀ ꯆꯪꯂꯛꯇꯦ ꯑꯗꯨꯅ ꯇ꯭ꯔꯦꯟꯖꯦꯛꯁꯟꯗꯣ ꯁꯛꯁꯦꯁꯐꯨꯜ ꯑꯣꯏꯕ꯭ꯔꯥ ꯑꯣꯏꯗꯕ꯭ꯔꯥ ꯍꯥꯏꯕꯗꯣ ꯆꯦꯛ ꯇꯧꯕꯤꯌꯣ ꯑꯦꯃꯥꯎꯟꯁꯤꯅ ꯉꯁꯥꯏ ꯑꯩꯅ ꯍꯥꯏꯕ ꯑꯦꯃꯥꯎꯟꯗꯨꯅꯤ ꯑꯗꯨꯒ ꯅꯝꯕꯔ ꯑꯩꯒꯤ ꯅꯝꯕꯔꯗꯨꯅ ꯁꯤꯛꯁ ꯊ꯭ꯔꯤ ꯑꯩꯠꯅ ꯇꯣꯞꯄ ꯅꯝꯕꯔꯗꯨꯗ ꯆꯦꯛ ꯇꯧꯕꯤꯌꯣ ꯑꯗꯨꯒ ꯆꯪꯗ꯭ꯔꯕ ꯇꯥꯔꯕꯗꯤ ꯅꯣꯏꯒꯤ ꯗꯨꯀꯥꯟꯗ ꯂꯥꯛꯂꯒ ꯑꯩ ꯆꯦꯛ ꯇꯧꯒꯦ ꯅꯝꯕꯔꯗꯣ ꯑꯃꯨꯛꯀ ꯌꯦꯡꯃꯤꯟꯅꯁꯦ